ꯍꯜꯂꯣ ꯃꯤꯁꯇ꯭ꯔꯤꯔꯣ ꯁꯤꯕꯨ ꯑꯩꯈꯣꯏ ꯃꯤꯁꯇ꯭ꯔꯤꯗꯨꯔꯣ ꯑꯩꯈꯣꯏ ꯃꯤꯁꯇ꯭ꯔꯤꯗꯨꯔꯣ ꯑꯩꯈꯣꯏꯒꯤ ꯃꯤꯁꯇ꯭ꯔꯤꯗꯨꯔꯥ

ꯑꯁꯤ ꯄꯦꯟꯇꯤꯡꯒꯤ ꯑꯗꯨꯒ ꯕꯥꯂꯨꯒ ꯁꯤꯃꯦꯟ ꯄꯣꯠ ꯂꯧꯒꯅꯤ ꯍꯥꯏꯕꯗꯣ ꯅꯪ ꯂꯧꯈ꯭ꯔꯕ ꯍꯣꯏ ꯅꯪꯅ ꯉꯔꯥꯡ ꯂꯧꯒꯅꯤ ꯍꯥꯏꯅ ꯄꯩꯁꯥ ꯄꯥꯏꯈ꯭ꯔꯦꯗꯅ ꯑꯗꯨꯗꯣ ꯂꯧꯕ꯭ꯔꯥ ꯂꯧꯗꯦ ꯑꯗꯨ ꯑꯇꯣꯞꯄꯗꯤ ꯑꯃꯨꯛꯀ ꯑꯗꯨꯅ ꯀꯣꯟꯅꯒꯗ꯭ꯔꯥ ꯑꯗꯨ ꯅꯠꯇ꯭ꯔꯒ ꯑꯇꯣꯞꯄ ꯑꯃꯨꯛꯀ ꯂꯧꯒꯦ ꯍꯥꯏꯕ꯭ꯔꯥ ꯑꯦ ꯍꯣꯏ ꯑꯗꯨꯁꯨ ꯌꯥꯏ ꯑꯗꯨ ꯅꯪ ꯅꯉꯣꯟꯗ ꯄꯩꯁꯥ ꯂꯩꯕꯗꯨꯅ ꯑꯗꯨꯝ ꯑꯋꯥꯠꯄꯗꯨ ꯂꯧꯔꯣꯀꯣ ꯑꯗꯨꯒ ꯍꯧꯖꯤꯛ ꯑꯩ ꯕꯖꯥꯔꯗ ꯂꯩꯌꯦꯅꯦ ꯑꯗꯨ ꯑꯣꯏꯔꯗꯤ ꯑꯁꯤ ꯌꯨꯝ ꯃꯅꯨꯡꯒꯤ ꯄꯦꯟꯇꯤꯡꯗꯨ ꯋꯥꯏꯠ ꯀꯂꯔꯅ ꯂꯧꯋꯣ ꯍꯥꯏꯕ ꯅꯠꯇ꯭ꯔ ꯅꯪ ꯉꯔꯥꯡ ꯅꯍꯟ ꯌꯨꯝꯒꯤ ꯄꯦꯟꯇꯤꯡ ꯀꯂꯔꯗꯨ ꯋꯥꯏꯠ ꯀꯂꯔꯅ ꯂꯧꯋꯣ ꯍꯥꯏꯕ ꯅꯠꯇ꯭ꯔꯥ ꯅꯪ ꯑꯗꯨ ꯕꯛꯀꯦꯠ ꯀꯌꯥꯒꯨꯝꯕꯗꯤ ꯂꯧꯔꯛꯑꯣ ꯍꯥꯏꯕ꯭ꯔꯥ ꯑꯗꯨ ꯃꯔꯤ ꯑꯣꯏꯔꯗꯤ ꯀꯣꯟꯅꯔꯅꯤꯀꯣ ꯑꯗꯨꯒ ꯑꯁꯤ ꯋꯤꯟꯗꯣꯒ ꯋꯤꯟꯗꯣꯒꯤ ꯒ꯭ꯂꯥꯁꯇꯣ ꯋꯤꯟꯗꯣꯒꯤ ꯒ꯭ꯂꯥꯁꯗꯣ ꯑꯗꯨ ꯋꯤꯟꯗꯣꯒꯤ ꯒ꯭ꯂꯥꯁꯇꯨ ꯂꯧꯋꯣ ꯍꯥꯏꯕ꯭ꯔꯥ ꯂꯧꯒꯅꯣ ꯍꯥꯏꯕ꯭ꯔꯥ ꯑꯗꯨ ꯃꯊꯪꯗꯅ ꯂꯧꯒꯦ ꯍꯥꯏꯕ꯭ꯔꯥ ꯃꯊꯪꯗꯅ ꯂꯧꯒꯦ ꯍꯥꯏꯕ꯭ꯔꯥ ꯑꯦ ꯑꯗꯨꯗꯤ ꯑꯗꯨꯗꯤ ꯑꯩ ꯄꯦꯟꯇꯤꯡꯒꯤ ꯀꯂꯔꯗꯣ ꯕꯛꯀꯦꯠ ꯃꯔꯤꯗꯨꯒ ꯅꯪꯕꯨ ꯕꯥꯂꯨꯒ ꯁꯤꯃꯦꯟ ꯑꯃꯨꯛꯀ ꯂꯧꯒꯗꯕ ꯕ꯭ꯔꯥꯁ ꯀꯨꯝꯕ ꯂꯧꯒꯗꯕꯒꯤ ꯄꯩꯁꯥꯗꯨ ꯊꯥꯕꯤꯒꯦꯀꯣ ꯑꯦ ꯑꯦ